ꯑꯩꯅ ꯍꯧꯈꯤꯕ ꯊꯥ ꯑꯅꯤ ꯑꯍꯨꯝꯒꯤ ꯃꯃꯥꯡꯗ ꯐꯦꯟ ꯑꯃꯈꯛ ꯏꯁꯇꯦꯟ ꯐꯦꯟ ꯑꯃꯈꯛ ꯁꯝꯃꯔ ꯀꯥꯂꯦꯟ ꯃꯇꯝ ꯌꯧꯁꯤꯟꯂꯛꯀꯗꯧꯔꯦꯅ ꯑꯃꯈꯛ ꯂꯩꯖꯔꯨꯏ ꯃꯁꯤ ꯇꯁꯦꯡꯅ ꯍꯥꯏꯔꯒꯗꯤ ꯅꯨꯡꯁꯤꯠ ꯌꯥꯝꯅ ꯍꯨꯝꯕ ꯌꯥꯝꯅ ꯑꯐꯕ ꯑꯣꯏꯒꯗ꯭ꯔꯥꯅ ꯈꯟꯂꯨꯕꯅꯤ ꯑꯗꯣ ꯅꯨꯡꯁꯤꯠ ꯍꯨꯝꯃꯨ ꯌꯥꯗꯕ ꯌꯥꯝꯅ ꯀ꯭ꯋꯥꯂꯤꯇꯤ ꯌꯥꯎꯗꯕ ꯄꯣꯠ ꯑꯃ ꯑꯣꯏꯔꯝꯃꯦ ꯃꯁꯤ ꯌꯥꯝꯅ ꯅꯨꯡꯉꯥꯏꯖꯗꯦ